ꯑꯩꯅ ꯊꯣꯡꯕ ꯂꯣꯟꯕ ꯃꯇꯝꯗ ꯑꯩꯗꯤ ꯑꯍꯥꯡꯕ ꯄꯥꯇ꯭ꯔꯗ ꯊꯣꯡꯕꯅ ꯍꯦꯟꯅ ꯄꯥꯝꯖꯩ ꯃꯔꯝꯗꯤ ꯑꯩꯅ ꯍꯥꯞꯅꯤꯡꯉꯤꯕ ꯏꯁꯤꯡꯒꯤ ꯆꯥꯡ ꯋꯥꯠꯂꯒꯁꯨ ꯑꯩꯅ ꯍꯥꯞꯈ꯭ꯔꯤꯕ ꯑꯗꯨꯗꯒꯤ ꯋꯥꯠꯂꯒꯁꯨ ꯑꯩꯅ ꯑꯃꯨꯛꯀ ꯍꯟꯅ ꯏꯁꯤꯡ ꯍꯥꯞꯆꯤꯟꯕꯒꯤ ꯈꯨꯗꯣꯡꯆꯥꯕ ꯑꯩꯉꯣꯟꯗ ꯐꯪꯉꯤ ꯀꯨꯀꯔꯗꯗꯤ ꯃꯗꯨꯒꯤ ꯈꯨꯗꯣꯡꯆꯥꯕꯗꯨ ꯐꯪꯗꯦ ꯃꯔꯝ ꯑꯗꯨꯅ ꯑꯩ ꯑꯍꯥꯡꯕ ꯄꯥꯇ꯭ꯔꯗ ꯊꯣꯡꯕꯅ ꯍꯦꯟꯅ ꯄꯥꯝꯖꯩ ꯃꯔꯝꯗꯤ ꯑꯩꯅ ꯊꯣꯡꯉꯤꯕ ꯄꯣꯠ ꯑꯗꯨꯗ ꯊꯨꯝ ꯃꯣꯔꯣꯛ ꯊꯥꯎ ꯍꯦꯟꯅ ꯍꯥꯞꯅꯤꯡꯉꯁꯨ ꯑꯩꯅ ꯑꯗꯨꯗ ꯍꯥꯞꯆꯟꯕꯒꯤ ꯈꯨꯗꯣꯡꯆꯥꯕ ꯂꯩ ꯃꯔꯝꯗꯤ ꯑꯩꯅ ꯍꯥꯡꯇꯣꯛꯅꯤꯡꯕ ꯃꯇꯝꯗ ꯍꯥꯡꯇꯣꯛꯄꯁꯨ ꯌꯥꯏ ꯄ꯭ꯔꯦꯁꯔ ꯀꯨꯀꯔꯗꯤ ꯍꯥꯡꯇꯣꯛꯅꯤꯡꯕ ꯃꯇꯝꯗ ꯍꯥꯡꯇꯣꯛꯄ ꯌꯥꯗꯦ ꯃꯥꯒꯤ ꯄꯤꯔꯤꯕ ꯃꯇꯝꯗꯨꯒꯤ ꯃꯇꯨꯡ ꯏꯟꯅ ꯍꯥꯡꯇꯣꯛꯀꯗꯕꯅꯤ ꯃꯔꯝ ꯑꯁꯤꯅ ꯑꯩ ꯑꯍꯥꯡꯕ ꯄꯥꯇ꯭ꯔꯗ ꯑꯣꯏꯅ ꯆꯥꯅꯕ ꯊꯛꯅꯕ ꯄꯣꯠꯆꯩꯁꯤ ꯊꯣꯡꯕ ꯂꯣꯟꯕ ꯇꯧꯖꯩ ꯃꯔꯝꯗꯤ ꯑꯗꯨꯗ ꯊꯣꯡꯕꯅꯁꯨ ꯍꯦꯟꯅ ꯃꯍꯥꯎ ꯍꯦꯜꯂꯦ ꯑꯩꯉꯣꯟꯗꯗꯤ ꯑꯩꯅ ꯊꯣꯡꯕ ꯃꯇꯝꯗ ꯑꯍꯥꯡꯕ ꯄꯥꯇ꯭ꯔꯗ ꯊꯣꯡꯕꯁꯤꯅ ꯃꯍꯥꯎ ꯑꯗꯨꯛꯀꯤ ꯃꯇꯤꯛ ꯍꯦꯜꯂꯦ ꯃꯔꯝꯗꯤ ꯑꯩꯅ ꯊꯣꯡꯅꯤꯡꯉꯤꯕ ꯃꯈꯩ ꯂꯣꯟꯅꯤꯡꯉꯤꯕ ꯃꯈꯩ ꯍꯩꯔ ꯍꯩꯔꯒ ꯏꯁꯤꯡ ꯍꯥꯞꯀꯦꯔꯥ ꯊꯨꯝ ꯍꯥꯞꯀꯦꯔꯥ ꯃꯣꯔꯣꯛ ꯍꯥꯞꯀꯦꯔꯥ ꯍꯥꯞꯅꯤꯡꯕ ꯃꯑꯣꯡꯗ ꯍꯥꯞꯄꯒ ꯑꯩꯅ ꯇꯧꯅꯤꯡꯕ ꯃꯑꯣꯡꯗ ꯇꯧꯕ ꯌꯥꯏ ꯃꯔꯝ ꯑꯁꯤꯅ ꯑꯩꯗꯤ ꯈ꯭ꯋꯥꯏꯗꯒꯤ ꯄꯥꯝꯖꯕꯁꯦ ꯑꯍꯥꯡꯕ ꯄꯥꯇ꯭ꯔꯗ ꯊꯣꯡꯕ ꯁꯤꯅꯤ ꯋꯥꯠꯂꯕꯁꯨ ꯍꯥꯞꯆꯤꯟꯕ ꯌꯥꯏ ꯍꯦꯜꯂꯕꯁꯨ ꯂꯧꯊꯣꯛꯄ ꯌꯥꯏ ꯃꯔꯝ ꯑꯁꯤꯅ ꯑꯩꯗꯤ ꯑꯍꯥꯡꯕ ꯄꯥꯇ꯭ꯔꯗ ꯊꯣꯡꯕꯁꯤꯅ ꯍꯦꯟꯅ ꯄꯥꯝꯖꯩ ꯀꯨꯀꯔꯗ ꯊꯣꯡꯕꯁꯦ ꯑꯩ ꯑꯌꯥꯝꯕꯅ ꯄꯥꯝꯖꯗꯦ ꯃꯔꯝꯗꯤ ꯑꯩꯒꯤ ꯑꯄꯥꯝꯕꯗꯨ ꯑꯣꯏꯗꯦ ꯃꯔꯝ ꯑꯁꯤꯅ ꯑꯩ ꯀꯨꯀꯔꯗ ꯌꯦꯟꯖꯥꯡ ꯆꯥꯛ ꯊꯣꯡꯖꯗꯦ ꯑꯍꯥꯡꯕ ꯄꯥꯇ꯭ꯔ ꯑꯃꯗ ꯂꯧꯔꯒ ꯑꯩ ꯅꯨꯉꯇꯤ ꯅꯨꯃꯤꯠ ꯈꯨꯗꯤꯡꯒꯤ ꯑꯩꯒꯤ ꯊꯣꯡꯒꯗꯕ ꯆꯥꯛ ꯑꯣꯏꯒꯦꯔꯥ ꯏꯟꯖꯥꯡ ꯑꯣꯏꯒꯦꯔꯥ ꯑꯩ ꯃꯗꯨꯗ ꯊꯣꯡꯅꯕ ꯍꯣꯠꯅꯖꯩ